ꯎꯝ ꯍꯜꯂꯣ ꯍꯥꯎ ꯑꯣ ꯑꯣ ꯃꯥꯅꯦ ꯃꯥꯅꯦ ꯃꯥꯅꯦ ꯃꯥꯅꯦ ꯃꯥꯅꯦ ꯆꯨꯝꯃꯦ ꯑꯩ ꯏꯁꯥꯃꯛꯅꯤ ꯃꯃꯜꯁꯤꯗꯤ ꯄꯣꯠ ꯄꯣꯠꯇ ꯂꯩꯔꯦ ꯄꯩꯁꯥꯒꯤ ꯋꯥꯅꯤꯀꯣ ꯄꯩꯁꯥ ꯌꯥꯝꯃꯤꯕꯃꯈꯩ ꯐꯖꯔꯦ ꯄꯩꯁꯥ ꯃꯃꯜ ꯌꯥꯝꯃꯤꯕꯃꯈꯩ ꯐꯖꯔꯦ ꯃꯃꯜ ꯌꯥꯝꯗ꯭ꯔꯥꯒꯅ ꯍꯣꯏ ꯈꯤꯇꯪꯗꯤ ꯐꯗꯤ ꯐꯖꯩꯌꯦꯕꯨ ꯈꯔ ꯄꯥꯝꯕ ꯋꯥꯠꯀꯅꯤ ꯅꯣꯏꯅꯁꯨ ꯍꯦꯛ ꯌꯦꯡꯕꯗꯀꯣ ꯄꯩꯁꯥ ꯌꯥꯝꯃꯤꯕꯃꯈꯩ ꯐꯖꯔꯦ ꯍꯧꯖꯤꯛ ꯃꯇꯝꯗꯗꯤ ꯐꯖꯕꯗꯨꯗꯤ ꯂꯤꯁꯤꯡ ꯑꯁ ꯌꯥꯝꯃꯦ ꯂꯤꯁꯤꯡ ꯀꯨꯟ ꯃꯉꯥ ꯀꯨꯟꯊ꯭ꯔꯥꯁꯨ ꯍꯥꯏꯔꯣꯀꯣ ꯑꯗꯨꯃꯥꯏ ꯂꯩ ꯑꯗꯨꯒ ꯈꯔ ꯃꯌꯥꯏ ꯑꯣꯏꯕꯗꯨꯅ ꯂꯤꯁꯤꯡ ꯇꯔꯥ ꯃꯔꯤ ꯇꯔꯥ ꯃꯉꯥ ꯑꯗꯩ ꯀꯨꯟ ꯄꯤꯕꯁꯨ ꯑꯗꯨꯝ ꯂꯩꯀꯣ ꯃꯈꯟ ꯃꯈꯟꯅꯤ ꯑꯗꯒꯤ ꯄꯣꯂꯣꯏ ꯍꯥ ꯀꯔꯤ ꯑꯣ ꯇꯥꯡ ꯀꯌꯥꯗꯕ ꯑꯣ ꯇꯥꯡ ꯀꯨꯟ ꯃꯉꯥꯁꯦ ꯑꯩ ꯑꯃꯨꯛꯇ ꯂꯤꯁ ꯌꯦꯡꯈꯤꯒꯦꯀꯣ ꯁꯪꯕ꯭ꯔꯥ ꯑꯃꯨꯛꯇ ꯌꯦꯡꯒꯦ ꯍꯧꯖꯤꯛꯇꯤ ꯂꯨꯍꯣꯡꯕ ꯃꯇꯝꯅꯤꯅꯀꯣ ꯑꯩ ꯑꯃꯨꯛꯇ ꯐꯥꯛꯈꯤꯒꯦ ꯉꯥꯏꯈꯣ ꯉꯥꯏꯍꯥꯛꯇꯪ ꯃꯤꯅꯤꯠ ꯑꯃꯇ ꯉꯥꯏꯌꯨꯀꯣ ꯍꯣꯏ ꯑꯥ ꯑꯣ ꯍꯧꯖꯤꯛꯀꯤꯗꯨ ꯇꯥꯡ ꯀꯌꯥ ꯍꯥꯏꯕ ꯑꯣ ꯌꯥꯅꯤ ꯌꯥꯅꯤ ꯌꯥꯅꯤ ꯑꯣꯗꯔ ꯂꯩꯔꯝꯗ꯭ꯔꯦ ꯑꯗꯨ ꯑꯃꯗꯤ ꯎꯝ

ꯎꯝ ꯍꯣꯏ ꯍꯣꯏ ꯍꯣꯏ ꯑꯗꯣ ꯑꯩꯈꯣꯏ ꯂꯝꯗꯤ ꯀꯔꯤ ꯂꯝ ꯑꯣꯏꯗꯣꯏꯅꯣ ꯂꯝꯗꯨ ꯀꯔꯤ ꯂꯝ ꯑꯣꯏꯗꯣꯏꯅꯣꯕ ꯎꯝ ꯍꯥꯏꯌꯨ ꯑꯗꯨꯝ ꯌꯥꯏꯗ ꯑꯃ ꯍꯦꯛꯇ ꯍꯥꯏꯌꯨ ꯑꯃ ꯍꯦꯛꯇ ꯍꯥꯏꯖꯜꯂꯛꯑꯣ ꯑꯣ ꯑꯣ ꯑꯗꯨꯗꯤ ꯑꯩꯈꯣꯏꯗꯤ ꯂꯤꯂꯣꯡꯗꯒꯤꯅꯦꯕꯀꯣ ꯑꯣ ꯌꯥꯔꯦ ꯅꯪꯅꯕ ꯑꯗꯨꯝ ꯂꯥꯛꯀꯦꯀꯣ ꯑꯗꯨꯝ ꯑꯩꯈꯣꯏ ꯃꯤ ꯑꯅꯤ ꯑꯍꯨꯝꯗꯤ ꯂꯥꯛꯀꯅꯦꯕ

ꯎꯝ ꯑꯗꯨꯒꯤꯅꯦ ꯍꯥꯏꯁꯦ ꯂꯝꯗꯣ ꯑꯩꯈꯣꯏꯗꯤ ꯂꯤꯂꯣꯡꯗꯩ ꯂꯥꯞꯄꯤꯗꯅꯀꯣ ꯑꯗꯨꯅ ꯑꯗꯨꯗꯤ ꯑꯅꯤꯔꯛ ꯊꯣꯛꯅ ꯂꯥꯛꯇꯥꯔꯦꯀꯣ ꯍꯥꯏꯕꯗꯤ ꯀꯩꯅꯣ ꯅꯨꯃꯤꯠꯀꯤ ꯑꯃ ꯀꯔꯤ ꯍꯥꯏꯕ ꯑꯩꯈꯣꯏꯒꯤ ꯀꯔꯤꯅꯣꯃ ꯍꯥꯏꯗꯥꯏꯅꯦ ꯑꯗꯨꯝ ꯂꯥꯛꯑꯅꯤꯀꯣ ꯑꯗꯒꯤ ꯂꯨꯍꯣꯡꯕ ꯅꯨꯃꯤꯠꯀꯤ ꯐꯥꯎ ꯑꯅꯤꯔꯛ ꯊꯣꯛꯅ ꯂꯥꯛꯇꯣꯏꯅꯦꯕ ꯑꯗꯣ ꯐꯤꯗꯤ ꯆꯞ ꯃꯥꯟꯅꯔꯣꯏꯀꯣ ꯎꯝ ꯐꯤ ꯃꯥꯟꯅꯔꯣꯏꯌꯦꯕꯀꯣ ꯑꯗꯒꯤ ꯍꯣꯏ ꯍꯣꯏ ꯑꯅꯤ ꯊꯣꯛꯅ ꯍꯦꯛ ꯄꯨꯖꯔꯛꯑꯒꯦ ꯑꯗꯨꯒ ꯅꯣꯏꯅ ꯑꯗꯨꯝ ꯑꯄꯥꯝꯕꯗꯨ ꯈꯜꯂ ꯁꯦꯠꯄꯤꯔꯣꯀꯣ

ꯍꯣꯏ ꯍꯣꯏ ꯍꯣꯏ ꯌꯥꯔꯦ ꯌꯥꯔꯦ ꯊꯝꯃꯣ ꯊꯝꯃꯣ ꯊꯝꯃꯣ ꯊꯝꯃꯣ